ꯕꯥꯔꯠꯀꯤ ꯈꯨꯟꯅꯥꯏꯗ ꯂꯥꯏꯅꯤꯡꯒꯤ ꯊꯧꯗꯥꯡ ꯑꯁꯤ ꯌꯥꯝꯅ ꯆꯥꯎꯋꯤ ꯑꯗꯨꯒ ꯑꯇꯣꯞꯄ ꯗꯔꯃꯁꯤꯡꯒꯤ ꯃꯇꯥꯡꯗꯗꯤ ꯀꯩꯁꯨ ꯍꯥꯏꯅꯤꯡꯉꯥꯏ ꯂꯩꯇꯦ ꯃꯔꯝꯗꯤ ꯗꯔꯃ ꯈꯨꯗꯤꯡꯃꯛꯀꯤ ꯂꯥꯏꯔꯤꯛꯁꯤꯡꯗ ꯐꯠꯇꯕ ꯊꯕꯛ ꯇꯧ ꯍꯥꯏꯕ ꯑꯃꯐꯥꯎ ꯌꯥꯎꯗꯦ ꯑꯐꯕ ꯇꯧ ꯃꯤꯉꯣꯟꯗꯁꯨ ꯑꯐꯕ ꯇꯧꯍꯜꯂꯨ ꯏꯁꯥꯁꯨ ꯑꯐꯥꯕ ꯇꯨ ꯍꯥꯏꯕ ꯉꯥꯛꯇꯅꯤ ꯍꯨꯔꯥꯟ ꯆꯤꯟꯊꯤꯕ ꯅꯠꯇ꯭ꯔꯒ ꯃꯤ ꯍꯥꯠꯄ ꯐꯥꯕ ꯐꯠꯇꯕ ꯈꯨꯗꯤꯡꯃꯛ ꯑꯃꯇ ꯇꯧ ꯍꯥꯏꯕ ꯂꯩꯇꯦ ꯗꯔꯃ ꯈꯨꯗꯤꯡꯃꯛꯇ ꯑꯗꯨꯅ ꯗꯔꯃ ꯑꯃꯒ ꯑꯃꯒ ꯂꯣꯏꯅ ꯆꯞ ꯃꯥꯟꯅꯩ ꯆꯠꯂꯤꯕ ꯃꯤ ꯑꯗꯨ ꯃꯁꯥ ꯃꯁꯥꯒꯤ ꯑꯄꯥꯝꯕ ꯗꯔꯃꯗ ꯆꯠꯆꯕꯒꯤ ꯋꯥ ꯈꯛꯇꯪꯅꯤ ꯑꯗꯨꯅ ꯗꯔꯃ ꯈꯨꯗꯤꯡꯃꯛꯀꯤ ꯂꯥꯏꯔꯤꯛ ꯁꯤꯡꯁꯤꯗ ꯐꯣꯂꯣ ꯇꯧꯔꯒ ꯏꯜꯂꯒ ꯆꯠꯄ ꯇꯥꯔꯒꯗꯤ ꯗꯔꯃ ꯑꯃꯒ ꯑꯃꯒ ꯑꯃꯗꯤ ꯃꯥꯂꯦꯝꯁꯤꯗ ꯂꯩꯔꯤꯕ ꯃꯤꯄꯨꯝ ꯈꯨꯗꯤꯡꯃꯛ ꯅꯨꯡꯁꯤ ꯆꯥꯟꯅꯅ ꯂꯩꯃꯤꯟꯅꯒꯅꯤ ꯁꯤꯈꯛ